ꯑꯩꯅ ꯍꯧꯖꯤꯛ ꯐꯥꯎꯕ ꯑꯩꯅ ꯄꯥꯏꯔꯛꯄ ꯂꯥꯏ ꯌꯦꯛꯄꯒꯤ ꯄ꯭ꯔꯣꯖꯦꯛꯇ ꯈ꯭ꯋꯥꯏꯗꯒꯤ ꯑꯩꯉꯣꯟꯗ ꯋꯥꯈꯤꯕ ꯍꯥꯏꯔꯒꯗꯤ ꯑꯩꯈꯣꯏꯒꯤ ꯃꯥꯂꯣꯝꯗ ꯁꯔꯛ ꯍꯥꯏꯅ ꯁ꯭ꯀꯨꯜ ꯑꯃ ꯍꯥꯡꯏ ꯑꯩꯈꯣꯏꯒꯤ ꯁ꯭ꯀꯨꯜ ꯑꯁꯦ ꯏꯍꯥꯟ ꯍꯥꯟꯕ ꯍꯥꯡꯕ ꯆꯥꯍꯤꯅꯦ ꯑꯗꯨꯅ ꯁꯦꯁꯟ ꯍꯧꯗ꯭ꯔꯤꯀꯥꯟꯗ ꯑꯩꯈꯣꯏꯒꯤ ꯑꯉꯥꯡꯒꯤ ꯁ꯭ꯀꯨꯜ ꯑꯣꯏꯕꯅ ꯑꯩꯈꯣꯏꯒꯤ ꯋꯥꯜꯒꯤ ꯃꯅꯨꯡꯒꯤ ꯀꯩꯁꯤꯡ ꯑꯁꯦ ꯑꯩꯈꯣꯏꯅ ꯑꯉꯥꯡꯅ ꯄꯥꯝꯒꯗꯕ ꯑꯩꯈꯣꯏꯒꯤ ꯁꯥ ꯎꯆꯦꯛ ꯍꯩ ꯑꯁꯤꯅꯆꯤꯡꯕ ꯀꯌꯥ ꯌꯦꯛꯅꯕ ꯇꯧꯔꯝꯃꯦ ꯑꯗꯨꯕꯨ ꯌꯥꯝꯅ ꯊꯦꯡꯅ ꯍꯥꯏꯔꯛꯄꯅ ꯑꯩꯈꯣꯏꯒꯤ ꯁ꯭ꯀꯨꯜ ꯀꯥꯕ ꯍꯧꯕꯒꯤ ꯃꯇꯝꯅ ꯍꯦꯟꯅ ꯅꯛꯁꯜꯂꯛꯄꯒꯤ ꯑꯩꯈꯣꯏ ꯑꯌꯨꯛꯇꯒꯤ ꯍꯧꯔꯒ ꯑꯍꯤꯡ ꯅꯣꯡꯌꯥꯏ ꯐꯥꯎꯕ ꯁꯨꯕ ꯑꯃ ꯌꯥꯎꯈꯤ ꯃꯁꯤꯅ ꯑꯩꯒꯤ ꯑꯣꯏꯅꯗꯤ ꯈ꯭ꯋꯥꯏ ꯋꯥꯕꯗꯤ ꯑꯣꯏꯈꯤ ꯑꯗꯨꯕꯨ ꯑꯩꯈꯣꯏꯅ ꯆꯥꯒꯗꯕ ꯊꯛꯀꯗꯕꯁꯤꯡ ꯑꯁꯦ ꯐꯖꯅ ꯄꯦꯛ ꯇꯧꯗꯨꯅ ꯄꯨꯗꯨꯅ ꯑꯩꯈꯣꯏ ꯑꯩꯅ ꯃꯤ ꯃꯁꯤꯡ ꯍꯦꯟꯒꯠꯅ ꯁꯨꯃꯤꯟꯅꯈꯤ ꯑꯩꯈꯣꯏ ꯃꯇꯝꯗꯣ ꯅꯪꯅꯕ